ꯊꯕꯛ ꯑꯆꯧꯕ ꯆꯥꯎꯗꯕ ꯍꯥꯏꯁꯤꯗꯤ ꯃꯥꯅ ꯃꯥꯅ ꯇꯧꯔꯤꯕ ꯊꯕꯛ ꯇꯨꯒꯤ ꯃꯈꯥ ꯄꯣꯜꯂꯦ ꯍꯥꯏꯅ ꯈꯜꯂꯦ ꯍꯥꯏꯗꯤ ꯄꯩꯁꯥ ꯇꯣꯂꯣꯞ ꯆꯥꯎꯔꯒ ꯍꯦꯛꯇ ꯊꯕꯛ ꯆꯥꯎꯋꯦ ꯍꯥꯏꯕ ꯄꯣꯏꯟꯠ ꯇꯨꯃꯗꯤ ꯑꯩꯗꯤ ꯌꯥꯖꯅꯤꯡꯗꯦꯕ ꯍꯥꯏꯗꯤ ꯊꯕꯛ ꯃꯆꯥ ꯁꯦ ꯇꯣꯂꯣꯞꯅ ꯈꯥꯏꯒꯗꯕ꯭ꯔꯥ ꯅꯠꯇ꯭ꯔꯒ ꯃꯥꯅ ꯇꯧꯔꯤꯕ ꯄ꯭ꯔꯣꯐꯦꯁꯟꯗꯨꯅ ꯈꯥꯏꯒꯗꯕ꯭ꯔꯥ ꯍꯥꯏꯅꯁꯨ ꯍꯪꯖꯅꯤꯡꯉꯤ ꯑꯗꯨꯒꯑ ꯑꯇꯩ ꯑꯇꯩ ꯃꯥꯅ ꯊꯕꯛ ꯑꯆꯧꯕ ꯃꯥꯅ ꯇꯧꯔꯤꯕ ꯊꯕꯛꯇꯨꯅ ꯃꯥꯅ ꯆꯥꯎꯖꯕꯅꯦ ꯇꯣꯂꯣꯞ ꯀꯤꯗ ꯀꯩꯁꯨ ꯗꯤꯄꯦꯟ ꯂꯥꯛꯀꯗꯕ ꯅꯠꯇꯦ ꯇꯣꯂꯣꯞ ꯀꯤꯗꯨꯗꯤ ꯃꯥꯅ ꯇꯧꯔꯤꯕꯗꯨꯒꯤ ꯃꯇꯨꯡ ꯏꯟꯟ ꯃꯈꯥ ꯇꯥꯟꯅ ꯑꯗꯨꯝ ꯂꯥꯛꯀꯗꯕꯅꯤ ꯍꯥꯏꯅꯁꯨ ꯈꯜꯂꯦ ꯑꯗꯨꯒ ꯃꯥꯅ ꯁꯥꯇ꯭ꯔ ꯑꯣꯏꯔꯤꯉꯩꯗ ꯍꯣꯠꯅꯕ ꯀꯟꯕ ꯃꯇꯝ ꯃꯥꯡꯍꯟꯗꯕ ꯃꯇꯝ ꯃꯥꯡꯍꯟꯗꯕ ꯂꯥꯏꯛ ꯂꯥꯏꯔꯤꯛ ꯄꯥꯕ ꯃꯇꯝꯗ ꯂꯥꯏꯔꯤꯛ ꯄꯥꯒꯗꯕꯅꯤ ꯁꯥꯟꯅ ꯈꯣꯠꯅꯕꯁꯨ ꯑꯗꯨꯝ ꯆꯠꯀꯗꯕꯅꯤ ꯃꯥꯅ ꯄꯥꯝꯖꯔꯤꯕ ꯃꯥꯅ ꯇꯨꯡꯗ ꯑꯣꯏꯒꯦ ꯍꯥꯏꯅ ꯈꯜꯂꯤꯕꯗꯨꯗ ꯑꯣꯏꯅ ꯐꯣꯀꯁ ꯇꯧꯔꯒ ꯑꯣꯏꯍꯟꯅꯤꯡꯉꯤ ꯃꯥꯅ ꯐꯤꯂꯝ ꯑꯦꯛꯇꯔꯕꯨ ꯑꯣꯏꯔꯣ ꯑꯦꯛꯇ꯭ꯔꯦꯁꯄꯨ ꯑꯣꯏꯔꯣ ꯃꯥ ꯑꯌꯥꯝꯕ ꯃꯇꯝꯗ ꯑꯗꯨꯗ ꯐꯣꯀꯁ ꯇꯧꯍꯟꯅꯤꯡꯉꯤ ꯂꯥꯏꯔꯤꯛꯁꯨ ꯑꯗꯨꯝ ꯗꯔꯀꯥꯔ ꯇꯥꯏ ꯍꯥꯏꯅꯁꯨ ꯈꯜꯂꯤ